ꯍꯜꯂꯣ ꯑꯩ ꯃꯅꯥ ꯃꯁꯤꯡ ꯌꯣꯟꯕꯤꯅꯦꯕꯀꯣ ꯀꯩꯀꯩ ꯂꯧꯕꯤꯒꯗꯕ ꯌꯥꯅꯤ ꯌꯥꯅꯤ ꯂꯣꯏꯅ ꯑꯩꯈꯣꯏꯒꯤ ꯃꯔꯣꯏ ꯃꯄꯥꯡꯗꯒꯤ ꯊꯝꯕꯧꯗꯒꯤ ꯀꯩꯀꯩ ꯂꯣꯏꯅ ꯁꯨꯅ ꯌꯣꯜꯂꯦ ꯑꯗꯨꯝ ꯄꯣꯠ ꯆꯩ ꯈꯩꯗꯤ ꯑꯗꯨꯝ ꯍꯥꯏꯕꯤꯔꯛꯑꯣ

ꯑꯗꯒꯤ ꯍꯔꯤꯕꯣꯞꯁꯨ ꯍꯥꯞꯄꯛꯀꯦ ꯍꯔꯤꯕꯣꯞ ꯍꯔꯤꯕꯣꯞꯁꯦ ꯀꯌꯥ ꯃꯉꯥꯒꯨꯝꯕ ꯍꯥꯞꯄꯛꯎꯔ ꯎꯝ ꯌꯥꯝꯗꯦꯅ ꯈꯣꯡꯗ꯭ꯔꯨꯝꯁꯨ ꯂꯩꯌꯦ ꯑꯣ ꯈꯣꯡꯗ꯭ꯔꯨꯝ ꯑꯃꯗ ꯂꯨꯄꯥ ꯆꯥꯃ ꯄꯤꯁꯨ ꯂꯩ ꯌꯥꯡꯈꯩꯇ ꯄꯤꯕ ꯃꯆꯥꯁꯨ ꯂꯩ ꯑꯗꯒꯤ ꯆꯅꯤ ꯄꯤꯕꯁꯨ ꯂꯩ

ꯑꯥ ꯈꯣꯡꯗ꯭ꯔꯨꯝ ꯑꯆꯧꯕ ꯑꯆꯧꯕꯗ ꯑꯅꯤ ꯍꯥꯞꯄꯛꯑꯒꯦ

ꯑꯧ ꯑꯆꯥꯔꯒꯤ ꯃꯣꯔꯣꯛꯇꯨꯔ ꯑꯧ ꯑꯧ ꯎ ꯃꯣꯔꯣꯛ ꯑꯇꯦꯛꯄꯗꯤ ꯍꯣꯏ ꯍꯣꯏ ꯍꯥꯞꯆꯔꯛꯀꯦ ꯂꯣꯏꯅ ꯂꯩ ꯎ ꯃꯣꯔꯣꯛꯁꯦ ꯀꯦꯖꯤ ꯃꯈꯥꯏ ꯑꯃꯈꯛ ꯆꯪꯒꯗꯕ꯭ꯔꯥ ꯀꯦꯖꯤꯗ ꯑꯩꯈꯣꯏꯒꯤ ꯂꯨꯄꯥ ꯆꯥꯇꯔꯨꯛ ꯇꯥꯏꯌꯦ ꯀꯦꯖꯤꯃꯈꯥꯏ ꯑꯃ ꯍꯥꯞꯆꯔꯛꯑꯣꯔ ꯑꯀꯛꯕꯁꯨ ꯈꯔ ꯍꯥꯞꯄꯛꯎꯔ ꯑꯧ ꯍꯣꯏ ꯍꯣꯏ ꯍꯥꯞꯆꯔꯛꯀꯦ ꯑꯧ ꯎꯃꯣꯔꯣꯛ ꯑꯀꯪꯕꯗꯤ ꯂꯤꯁꯤꯡ ꯃꯔꯤ ꯌꯧꯔꯦ ꯀꯦꯖꯤꯗ ꯑꯗꯨꯅ ꯑꯀꯪꯕꯗꯨꯗ ꯄꯋꯥ ꯑꯃ ꯍꯥꯞꯄꯛꯑꯒꯦ ꯑꯪ ꯍꯥꯏꯗꯤ ꯑꯩꯈꯣꯏꯒꯤ ꯃꯣꯔꯛ ꯊꯣꯡꯕꯒꯤ ꯕꯣꯔꯤꯗꯣ ꯑꯗꯨ ꯃꯩꯇꯩ ꯕꯣꯔꯤꯗꯨꯁꯨ ꯂꯧꯒꯦ ꯑ ꯑꯧ ꯅꯥꯀꯨꯞꯄꯤꯗꯣ ꯑꯩꯈꯣꯏꯒꯤ ꯃꯌꯣꯝ ꯑꯃ ꯄꯤꯔꯛꯑꯣꯔ ꯑꯧ ꯍꯣꯏ ꯍꯣꯏ ꯃꯤ ꯌꯥꯝꯕꯅꯤꯅ ꯌꯥꯝꯅ ꯑꯗꯨꯝ ꯇꯧꯖꯔꯛꯀꯦ ꯎꯝ ꯑꯗꯨ ꯎꯝ ꯅꯄꯥꯛꯄꯤꯗꯨ ꯂꯨꯄꯥ ꯆꯥꯅꯤꯃꯨꯛꯀ ꯍꯥꯞꯄꯛꯑꯒꯦ ꯁꯤꯡꯗꯤ ꯁꯤꯡꯁꯨ ꯀꯦꯖꯤ ꯑꯃ ꯑꯅꯤ ꯄꯤꯔꯛꯑꯣꯔꯥ ꯎꯝ ꯌꯥꯎꯏ ꯂꯣꯏ ꯐꯪꯏ ꯂꯣꯏ ꯐꯪꯏ ꯈꯥꯃꯦꯟ ꯑꯁꯤꯟꯕꯤꯗꯨ ꯀꯦꯖꯤ ꯑꯍꯨꯝ ꯑꯃꯒ ꯍꯥꯞꯄꯛꯑꯣꯔꯥ ꯀꯣꯝꯄ꯭ꯔꯦꯛꯁꯨ ꯌꯥꯎꯋꯦ ꯍꯣꯏ ꯍꯣꯏ ꯍꯥꯞꯆꯔꯛꯀꯦ ꯍꯥꯞꯆꯔꯛꯀꯦ ꯑꯗꯒꯤ ꯍꯋꯥꯏ ꯃꯇꯣꯟꯁꯨ ꯂꯣꯏ ꯐꯪꯏ ꯁꯤꯡꯖꯨꯒꯤ ꯑꯣ ꯑꯋꯥꯊꯕꯤꯗꯤ ꯍꯥꯞꯄꯣꯏꯗꯔꯣ ꯀꯣꯕꯤꯒ

ꯍꯣꯏ ꯍꯣꯏ ꯍꯥꯞꯆꯔꯛꯀꯦ ꯍꯥꯞꯆꯔꯛꯀꯦ ꯎꯝ ꯂꯣꯏ ꯐꯪꯏ ꯂꯣꯏ ꯐꯪꯏ ꯎꯝ ꯍꯣꯏ ꯍꯔꯤꯕꯣꯞ ꯌꯥꯎꯔꯦ ꯑꯗꯒꯤ ꯆꯒꯦꯝꯄꯣꯝꯕꯗꯤ ꯌꯥꯎꯔꯣꯏꯗꯔꯣ ꯇꯦꯛꯇꯥꯒ ꯊꯥꯛꯑꯣꯏꯗ꯭ꯔꯣ ꯁꯍꯣꯜꯍꯋꯥꯏ ꯎꯝ ꯁꯒꯣꯜꯍꯋꯥꯏ ꯊꯣꯡꯕꯗꯁꯨ ꯊꯥꯛꯄꯅꯤꯅꯀꯣ ꯇꯦꯛꯇꯥ ꯇꯦꯛꯇꯥꯗꯣ ꯂꯨꯄꯥ ꯆꯥꯃꯃꯨꯛꯀꯤ ꯍꯥꯞꯄꯛꯑꯒꯦ

ꯕꯣꯔꯤ ꯌꯥꯎꯔꯕ ꯑꯗꯒꯤ ꯍꯣꯏꯅ ꯑꯋꯥꯠ ꯑꯄꯥꯗꯣ ꯎꯝ ꯑꯅꯧ ꯑꯟꯧꯕ ꯍꯧꯖꯤꯛꯇꯤ ꯃꯊꯦꯜꯒꯤ ꯀꯩꯅꯣ ꯑꯃ ꯂꯣꯏ ꯍꯥꯞꯅꯔꯕꯅꯤꯅ ꯀꯣ ꯎꯝ ꯑꯩꯈꯣꯏꯒꯤ ꯃꯥꯏꯔꯦꯟꯗꯤ ꯃꯥꯏꯔꯦꯟꯗꯤ ꯍꯥꯞꯄꯣꯏꯗ꯭ꯔꯣ ꯃꯥꯏꯔꯦꯟ ꯊꯣꯡꯕ ꯌꯥꯎꯔꯣꯏꯗ꯭ꯔꯣ ꯍꯣꯏ ꯃꯥꯏꯔꯦꯟꯁꯨ ꯍꯥꯞꯄꯛꯑꯒꯦ ꯀꯣꯕꯤꯅꯦ ꯃꯥꯏꯔꯦꯟꯅꯦ ꯈꯣꯡꯗ꯭ꯔꯨꯝꯅꯦ ꯑꯗꯨꯗꯤ ꯑꯋꯥꯠꯄꯗꯣ ꯅꯤꯡꯁꯡꯕꯤꯔꯛꯑꯣ ꯂꯣꯏꯅ ꯑꯩꯉꯣꯟꯗ ꯂꯣꯏꯅ ꯁꯨꯅꯕ ꯐꯪꯏ ꯑꯩꯈꯣꯏ ꯑꯧ ꯍꯣꯝ ꯗꯤꯂꯤꯕꯔꯤ ꯑꯗꯨꯝ ꯇꯧꯖꯩꯌꯦ ꯑꯩꯒꯤ ꯒꯥꯔꯤꯗ ꯊꯥꯖꯔꯛꯑꯒꯦ

ꯍꯣꯏ ꯍꯣꯏ

ꯀꯔꯤ ꯅꯨꯃꯤꯠꯀꯤꯅꯦꯕ

ꯑꯣ ꯑꯗꯨꯗꯤ ꯍꯣꯔꯦꯟ ꯅꯨꯡꯗꯥꯡꯋꯥꯏꯔꯝ ꯑꯗꯨꯝ ꯊꯤꯜꯍꯜꯂꯛꯑꯒꯦ ꯎꯝ ꯃꯥꯅꯦ ꯍꯌꯦꯡ ꯁꯦꯝꯗꯧꯕꯅꯤꯅ ꯍꯣꯔꯦꯟ ꯅꯨꯡꯗꯥꯡꯋꯥꯏꯔꯝꯁꯤꯗ ꯑꯉꯥꯡꯗ ꯊꯤꯜꯍꯜꯂꯛꯑꯒꯦ ꯑꯗꯨꯒ ꯑꯩꯈꯣꯏꯒꯤ ꯔꯖꯃꯥ ꯍꯋꯥꯏ ꯃꯔꯨꯗꯨꯗꯤ ꯂꯧꯔꯣꯏꯗ꯭ꯔꯣ ꯑ ꯍꯣꯏ ꯑꯗꯨꯁꯨ ꯈꯔ ꯍꯥꯞꯆꯤꯜꯂꯛꯑꯒꯦ ꯎꯝ ꯍꯣꯏ ꯍꯣꯏ ꯊꯤꯜꯂꯛꯑꯒꯦ ꯊꯤꯜꯂꯛꯑꯒꯦ ꯎꯝ